ꯁꯣꯁꯦꯜ ꯃꯦꯗꯤꯌꯥ ꯄ꯭ꯂꯦꯠꯐꯣꯝꯁꯤꯡꯁꯤ ꯑꯩꯅ ꯀꯔꯤ ꯀꯔꯤ ꯄꯥꯏꯕꯅꯣ ꯍꯥꯏꯔꯒꯗꯤ ꯂꯩꯔꯤꯕ ꯍꯧꯖꯤꯛ ꯍꯧꯖꯤꯛ ꯂꯩꯔꯤꯕ ꯁꯣꯁꯦꯜ ꯃꯦꯗꯤꯌꯥ ꯃꯈꯩꯁꯤ ꯂꯣꯏꯅ ꯄꯥꯏ ꯈꯨꯗꯝ ꯑꯣꯏꯅ ꯐꯦꯁꯕꯨꯛ ꯑꯗꯒꯤ ꯇ꯭ꯋꯤꯇꯔ ꯑꯗꯒꯤ ꯏꯟꯁꯇꯒ꯭ꯔꯥꯝ ꯑꯗꯒꯤ ꯋꯥꯆꯦꯞ ꯂꯩꯔꯤꯕꯁꯤꯡꯁꯤ ꯂꯣꯏꯅ ꯄꯥꯏ ꯍꯥꯏꯔꯤꯕꯁꯤꯡꯁꯤꯗꯒꯤ ꯑꯩꯅ ꯈ꯭ꯋꯥꯏꯗꯒꯤ ꯄꯥꯝꯕ ꯑꯗꯒꯤ ꯍꯦꯟꯅ ꯄꯥꯏꯕ ꯁꯣꯁꯦꯜ ꯃꯦꯗꯤꯌꯥ ꯍꯥꯏꯔꯒꯗꯤ ꯇ꯭ꯋꯤꯇꯔꯁꯤ ꯄꯥꯏ ꯑꯍꯥꯟꯕꯗ ꯑꯩꯁꯤ ꯐꯦꯁꯕꯨꯛꯁꯤ ꯌꯥꯝꯅ ꯄꯥꯏꯔꯝꯃꯦ ꯄꯨꯔꯥ ꯑꯦꯗꯤꯛ ꯆꯨꯔꯝꯃꯦ ꯐꯦꯁꯕꯨꯛ ꯄꯥꯏꯕ ꯀꯥꯟꯗ ꯑꯗꯨꯕꯨ ꯍꯧꯖꯤꯛꯀꯥꯟꯗꯤ ꯇ꯭ꯋꯤꯇꯔ ꯑꯣꯏꯅ ꯄꯥꯏꯔꯦ ꯑꯗꯣ ꯀꯔꯤꯒꯤ ꯄꯥꯏꯔꯤꯅꯣ ꯍꯥꯏꯀꯥꯟꯗ ꯐꯦꯁꯕꯨꯛꯇ ꯄꯥꯏꯕ ꯁꯣꯁꯦꯜ ꯃꯦꯗꯤꯌꯥ ꯐꯦꯁꯕꯨꯛ ꯄꯥꯏꯕꯁꯤ ꯃꯔꯨꯑꯣꯏꯕ ꯑꯗꯒꯤ ꯀꯥꯅꯒꯗꯕꯁꯤ ꯏꯐꯪ ꯐꯪꯗꯕ ꯍꯥꯏꯕ ꯇꯥꯔꯦ ꯌꯥꯝꯅ ꯋꯥꯊꯤ ꯋꯥꯔꯦꯝ ꯇꯧꯕ ꯑꯗꯒꯤ ꯔꯤꯜꯁꯀꯨꯝꯕ ꯑꯗꯒꯤ ꯕꯤꯗꯤꯑꯣ ꯐꯅꯤ ꯕꯤꯗꯤꯑꯣꯒꯨꯝꯕ ꯁꯨꯒꯨꯝꯕꯁꯤ ꯉꯥꯛꯇ ꯑꯣꯏꯅ ꯇꯧꯋꯤ ꯐꯦꯁꯕꯨꯛꯇ ꯍꯧꯖꯤꯛ ꯂꯥꯛꯏꯁꯤ ꯍꯥꯏꯗꯤ ꯑꯦ ꯑꯥꯏꯒꯤ ꯃꯇꯨꯡꯏꯟꯅ ꯆꯞ ꯃꯥꯟꯅꯕ ꯕꯤꯗꯤꯑꯣ ꯑꯗꯨꯒ ꯌꯦꯡꯈ꯭ꯔꯤꯕ ꯕꯤꯗꯤꯑꯣꯗꯨꯒ ꯃꯔꯤ ꯂꯩꯅꯕ ꯕꯤꯗꯤꯑꯣ ꯃꯊꯪ ꯃꯊꯪ ꯊꯣꯛꯂꯛꯄ ꯁꯤꯅ ꯃꯔꯝ ꯑꯣꯏꯔꯒ ꯕꯤꯗꯤꯑꯣ ꯉꯥꯛꯇ ꯉꯥꯏꯈꯔꯦ ꯐꯦꯁꯕꯨꯛꯁꯤꯗꯩꯁꯤꯗ ꯑꯗꯨꯅ ꯁꯤꯅ ꯃꯇꯝ ꯌꯥꯝꯅ ꯃꯥꯡꯍꯜꯂꯦ ꯑꯩꯒꯤ ꯑꯗꯨꯅ ꯑꯩꯅ ꯇ꯭ꯋꯤꯇꯔꯗ ꯑꯣꯏꯅ ꯄꯥꯏ ꯇ꯭ꯋꯤꯇꯔꯁꯤꯗꯤ ꯌꯥꯝꯅ ꯀꯔꯤ ꯍꯥꯏꯅꯤ ꯑꯦꯗꯚꯥꯟꯁ ꯑꯣꯏꯕ ꯑꯗꯨꯒꯨꯝꯕ ꯄ꯭ꯂꯦꯠꯐꯣꯝ ꯑꯃꯈꯛꯇꯅꯤ ꯐꯦꯛ ꯅ꯭ꯌꯨꯁ ꯁꯟꯗꯣꯛꯇꯕ ꯑꯗꯒꯤ ꯀꯥꯟꯅꯒꯗꯕ ꯏꯟꯐꯣꯔꯃꯦꯁꯟ ꯔꯦꯜ ꯇꯥꯏꯝ ꯏꯟꯐꯣꯔꯃꯦꯁꯟ ꯐꯪꯕ ꯉꯝꯕ ꯑꯗꯨꯒꯨꯝꯕ ꯄ꯭ꯂꯦꯠꯐꯣꯝ ꯑꯃꯅꯤ ꯇ꯭ꯋꯤꯇꯔꯁꯤꯗꯤ ꯑꯗꯨꯅ ꯇ꯭ꯋꯤꯇꯔꯗ ꯑꯣꯏꯅ ꯑꯩꯅ ꯍꯦꯟꯅ ꯄꯥꯏ ꯑꯗꯣ ꯁꯣꯁꯦꯜ ꯃꯦꯗꯤꯌꯥ ꯄꯥꯏꯕꯗ ꯄꯥꯏꯕꯒꯤ ꯃꯇꯝꯁꯤ ꯑꯩ ꯌꯥꯔꯤꯕꯃꯈꯩ ꯍꯟꯊꯅꯕ ꯍꯣꯠꯅꯩ ꯃꯔꯝꯗꯤ ꯃꯇꯝꯁꯤ ꯌꯥꯝꯅ ꯃꯥꯡꯉꯦ ꯃꯁꯤ ꯄꯥꯏꯕ ꯀꯥꯟꯗ ꯃꯁꯤꯒꯤ ꯀꯥꯟꯅꯗꯕꯗꯤ ꯅꯠꯇꯦ ꯑꯗꯨꯕꯨ ꯃꯇꯝ ꯃꯥꯡꯕꯅ ꯍꯦꯜꯂꯤ ꯑꯩꯉꯣꯟꯗ ꯑꯗꯨꯅ ꯌꯥꯔꯤꯕ ꯃꯈꯩ ꯑꯩ ꯁꯣꯁꯦꯜ ꯃꯦꯗꯤꯌꯥ ꯄꯥꯏꯕꯁꯤ ꯍꯟꯊꯅꯕ ꯍꯣꯠꯅꯩ ꯑꯗꯨꯒ ꯇꯤ ꯚꯤ ꯗꯤꯁꯀꯁꯟꯒꯨꯝꯕ ꯑꯗꯒꯤ ꯇꯤ ꯚꯤ ꯄꯥꯎꯒꯨꯝꯕ ꯏꯁꯇ꯭ꯔꯤꯃꯤꯡ ꯇꯧꯕ ꯄꯥꯎꯁꯤꯡ ꯑꯗꯒꯤ ꯗꯤꯁꯀꯁꯟꯁꯤꯡꯁꯤ ꯑꯩꯅ ꯌꯨꯇꯨꯞꯇ ꯌꯦꯡꯉꯦ ꯐꯦꯁꯕꯨꯛꯀꯨꯝꯕ ꯇ꯭ꯋꯤꯇꯔꯒꯨꯝꯕꯗ ꯌꯦꯡꯗꯦ ꯌꯨꯇꯨꯞꯇ ꯌꯥꯝꯅ ꯌꯦꯡꯉꯦ ꯗꯤꯁꯀꯁꯟ ꯃꯅꯤꯄꯨꯔꯤ ꯗꯤꯁꯀꯁꯟ ꯃꯅꯤꯄꯨꯔꯗ ꯊꯣꯛꯏꯕ ꯏꯔꯥꯡ ꯑꯗꯒꯤ ꯃꯐꯝ ꯃꯐꯝꯗ ꯂꯩꯔꯤꯕ ꯄꯥꯎꯁꯤꯡꯁꯤꯒꯤ ꯅꯩꯅꯕꯁꯤꯡꯁꯤ ꯑꯩ ꯌꯨꯇꯨꯞꯇ ꯌꯦꯡꯉꯦ ꯑꯗꯨꯒ ꯑꯇꯣꯞꯄ ꯏꯟꯇꯔꯅꯦꯁꯅꯦꯜ ꯅ꯭ꯌꯨꯁꯁꯨ ꯑꯩ ꯌꯨꯇꯨꯞꯇ ꯏꯇꯠ ꯇꯠꯇꯅ ꯅꯨꯡꯇꯤꯒꯤ ꯌꯦꯡꯉꯦ